ꯃꯅꯤꯄꯨꯔꯤ ꯂꯣꯟ ꯑꯁꯤ ꯑꯩꯅ ꯈꯟꯕꯗ ꯑꯇꯣꯞꯄꯒ ꯆꯥꯡꯗꯝꯅꯕꯗ ꯑꯗꯨꯛꯀꯤ ꯃꯇꯤꯛ ꯆꯥꯡꯗꯝꯅꯕ ꯉꯝꯗꯕ ꯃꯅꯤꯄꯨꯔꯒꯤ ꯂꯣꯟꯒ ꯑꯇꯣꯞꯄꯒ ꯆꯥꯡꯗꯝꯅꯕꯗ ꯃꯅꯤꯄꯨꯔꯤ ꯂꯣꯟꯁꯦ ꯃꯅꯤꯄꯨꯔꯒꯤꯗꯤ ꯑꯩꯒꯤ ꯑꯩꯈꯣꯏꯒꯤ ꯂꯣꯟꯒ ꯆꯥꯡꯗꯝꯅꯕ ꯌꯥꯕ ꯑꯇꯣꯞꯄꯒ ꯆꯥꯡꯗꯝꯅꯕ ꯌꯥꯕꯒꯤ ꯄꯥꯡꯒꯜ ꯂꯩꯇꯦ ꯃꯅꯤꯄꯨꯔꯤꯁꯤꯗꯤ ꯑꯩꯈꯣꯏꯒꯤ ꯏꯁꯥꯅ ꯏꯁꯥꯅ ꯉꯥꯡꯖꯔꯤꯕ ꯑꯩꯒꯤ ꯃꯅꯤꯄꯨꯔꯒꯤ ꯂꯣꯟꯁꯦ ꯑꯁꯤ ꯅꯠꯇꯕ ꯑꯇꯣꯞꯄ ꯑꯃꯒ ꯆꯥꯡꯗꯝꯅꯤꯉꯥꯏ ꯂꯩꯇꯦ